ꯍꯣꯏ ꯂꯝꯕꯤꯗ ꯂꯩꯔꯤꯌꯦ ꯑꯗꯨ ꯅꯪꯗꯤ ꯂꯣꯏꯁꯤꯜꯂꯕ꯭ꯔꯣ ꯑꯣ ꯑꯗꯨꯒꯤꯗꯣ ꯎꯝ ꯑꯩꯁꯦ ꯍꯧꯖꯤꯛ ꯊꯕꯛ ꯑꯃ ꯆꯠꯂꯨꯔꯒ ꯂꯝꯕꯤꯗ ꯂꯩꯔꯤꯕ ꯑꯩ ꯌꯨꯝ ꯆꯪꯂꯨꯔꯒ ꯗ꯭ꯔꯦꯁ ꯑꯞ ꯇꯧꯈꯤꯒꯦ ꯑꯗꯨꯒ ꯂꯥꯛꯂꯒꯦꯀꯣ ꯎꯝ ꯑꯗꯨ ꯃꯣꯏ ꯂꯝꯕꯤꯁꯦ ꯀꯃꯥꯏꯅ ꯇꯧꯒꯦ ꯀꯣꯏꯂꯥꯁ ꯊꯥꯕ꯭ꯔꯥ ꯅꯠꯇ꯭ꯔꯒ ꯀꯃꯥꯏꯅ ꯇꯧꯒꯦ ꯑꯗꯨꯔꯣꯝ ꯆꯠꯇ꯭ꯔꯤꯌꯦ

ꯑꯗꯨ ꯆꯥꯟꯗꯦꯜꯗꯕꯨꯗꯤ ꯂꯩꯗꯤ ꯂꯩꯕ ꯑꯗꯨ ꯑꯩꯁꯦ ꯑꯥ ꯔꯣꯝꯗꯁꯨ ꯁꯨꯡꯆꯠ ꯆꯠꯇ꯭ꯔꯤꯕꯒꯤ ꯑꯗꯨ ꯈꯪꯗꯦꯕꯀꯣ ꯑꯗꯨꯒꯤ ꯂꯝꯕꯤꯁꯦ ꯀꯃꯥꯏ ꯇꯧꯔꯝꯕꯅꯣ ꯈꯣꯠꯄꯅꯣ ꯍꯧꯖꯤꯛ ꯀꯥꯟꯗꯤ ꯅꯣꯡꯒꯨꯝꯕꯁꯨ ꯌꯥꯝ ꯆꯨꯕꯅꯤꯅ

ꯍꯣꯏ ꯑꯗꯨ ꯃꯣꯏꯗꯤ ꯀꯩꯅꯣ ꯑꯥ ꯏꯁꯩꯒꯨꯝꯕ ꯁꯛꯄ ꯈꯣꯠꯄꯒꯨꯝꯕꯁꯦ ꯀꯃꯥꯏꯅ ꯇꯧꯒꯦ ꯃꯣꯏ ꯏꯁꯩꯒꯨꯝꯕ ꯒꯦꯗ꯭ꯔꯤꯡꯒꯨꯝꯕ ꯎꯝ ꯑꯗꯨ ꯄꯨꯡ ꯀꯌꯥꯗ ꯍꯧꯒꯦ ꯃꯣꯏ ꯑꯣ ꯎꯝ ꯑꯗꯨ ꯅꯣꯏ ꯃꯤꯁꯦ ꯀꯌꯥꯒꯨꯝꯕ ꯆꯠꯀꯗꯧ ꯃꯥꯟꯒꯦ